ꯑꯩꯈꯣꯏꯒꯤ ꯃꯅꯤꯄꯨꯔ ꯑꯁꯤꯗ

ꯃꯅꯤꯄꯨꯔꯒꯤ ꯏꯖꯨꯀꯦꯁꯟ ꯑꯁꯤꯗ ꯑꯩꯈꯣꯏꯒꯤ ꯏꯖꯨꯀꯦꯁꯟ ꯏꯁꯀꯨꯜ ꯀꯣꯂꯦꯖ ꯑꯃꯗꯤ ꯌꯨꯅꯤꯕꯔꯁꯤꯇꯤ ꯁꯤꯡꯗ ꯑꯉꯥꯡꯁꯤꯡꯗ ꯏꯁꯇꯨꯗꯦꯟꯁꯤꯡꯗ ꯇꯝꯕꯤꯕ ꯃꯇꯝꯗ ꯑꯩꯈꯣꯏꯒꯤ ꯃꯅꯤꯄꯨꯔꯤꯒꯤ ꯂꯣꯟ ꯑꯁꯤꯅ ꯇ꯭ꯔꯥꯟꯁꯂꯦꯠ ꯇꯧꯔꯒ ꯇꯝꯕꯤꯕ ꯃꯇꯝꯗ ꯍꯦꯟꯅ ꯏꯃꯥ ꯂꯩꯕꯥꯛ ꯏꯃꯥ ꯂꯣꯟ ꯑꯣꯏꯕꯅꯤꯅ ꯍꯦꯟꯅ ꯒ꯭ꯌꯥꯟ ꯇꯥꯕ ꯍꯦꯜꯂꯜꯂꯤ ꯃꯔꯝꯗꯤ ꯂꯣꯟ ꯏꯁꯥꯒꯤ ꯂꯣꯟꯗ ꯇꯥꯛꯄ ꯍꯥꯏꯕꯁꯤꯅ ꯇꯝꯕꯤꯕ ꯍꯥꯏꯕꯁꯤꯅ ꯍꯦꯟꯅ ꯏꯁꯇꯨꯗꯦꯟ ꯁꯥꯇ꯭ꯔꯁꯤꯡꯗ ꯒ꯭ꯌꯥꯟ ꯇꯥꯕ ꯑꯣꯏꯍꯜꯂꯤ